ꯑꯣ ꯋꯤꯃꯥ ꯑꯣ ꯑꯩꯈꯣꯏꯒꯤ ꯍꯟꯗꯛ ꯄ꯭ꯔꯣꯖꯦꯛꯀꯤ ꯃꯇꯥꯡꯗ ꯑꯩꯈꯣꯏꯒꯤ ꯔꯤꯀꯣꯔꯗꯤꯡ ꯇꯧꯕꯗꯣ ꯌꯥꯝ ꯅꯨꯉꯥꯏꯇ꯭ꯔꯒ ꯂꯩꯔꯦꯅꯦ ꯔꯤꯀꯣꯔꯗꯤꯡ ꯇꯧꯕ ꯂꯣꯏꯕ ꯉꯝꯗ꯭ꯔꯒ ꯂꯩꯔꯦ ꯑꯩꯈꯣꯏ ꯃꯅꯛꯇꯁꯨ ꯌꯨꯝ ꯁꯥꯕꯒꯤ ꯌꯥꯝ ꯂꯥꯡꯕ ꯈꯣꯠꯄ ꯇꯧꯔꯒ ꯂꯩꯔꯦ ꯔꯤꯀꯣꯗ ꯔꯦꯀꯣꯔꯗ ꯇꯧꯕꯁꯦ ꯌꯥꯝ ꯅꯨꯉꯥꯏꯇ꯭ꯔꯦ ꯂꯣꯏꯕ ꯉꯝꯗ꯭ꯔꯒ ꯂꯩꯔꯦ ꯀꯃꯥꯏꯅ ꯇꯧꯁꯤꯔ ꯀꯣ ꯍꯣꯏ ꯍꯣꯔꯦꯟ ꯄꯨꯡ ꯅꯨꯃꯤꯗꯥꯡꯒꯤ ꯄꯨꯡ ꯄꯨꯡ ꯅꯤꯄꯥꯜ ꯑꯗꯨꯋꯥꯏꯗ ꯁꯔꯗ ꯀꯣꯜ ꯇꯧꯔꯁꯦ ꯑꯗꯨꯒ ꯑꯩꯈꯣꯏ ꯃꯌꯥꯝ ꯀꯟꯐꯔꯦꯟꯁ ꯇꯧꯔꯒ ꯁꯔꯒ ꯀꯃꯥꯏꯅ ꯇꯧꯕꯅꯣ ꯍꯥꯏꯕꯗꯨ ꯇꯥꯟꯅꯔꯁꯦ ꯑꯗꯨꯗꯤ ꯍꯣꯔꯦꯟ ꯅꯨꯃꯤꯗꯥꯡꯗꯣ ꯑꯩꯈꯣꯏ ꯃꯌꯥꯝꯒꯤ ꯆꯥꯛ ꯆꯥꯕ ꯇꯣꯛꯄ ꯇꯥꯏꯃꯤꯡꯗ ꯁꯔꯗ ꯀꯣꯜ ꯇꯧꯔꯒ ꯀꯟꯐꯔꯦꯟꯁ ꯇꯧꯔꯛꯑꯒꯦꯀꯣ ꯑꯗꯨꯗꯤ ꯎꯝ ꯎꯝ ꯎꯝ ꯍꯣꯏ ꯍꯣꯏ ꯐꯔꯦ ꯐꯔꯦ